ꯍꯂꯣ ꯀꯅꯥ ꯑꯣꯏꯕꯤꯔꯒꯦ ꯃꯥꯅꯦ ꯃꯥꯅꯦ ꯀꯅꯥ ꯎꯝ ꯎꯝ ꯎꯝ ꯌꯥꯏꯌꯦ ꯂꯥꯛꯑꯣ ꯂꯥꯛꯑꯣ ꯌꯦꯡꯉꯁꯦ ꯍꯥꯟꯅꯗꯤ ꯌꯨꯕꯤꯒ ꯇꯧꯔꯝꯃꯝꯤ ꯍꯥꯟꯅ ꯊꯥꯏꯅ ꯃꯃꯥꯡꯉꯩꯗ ꯍꯧꯖꯤꯛꯇꯤ ꯀꯩꯅꯣ ꯕꯣꯜꯗ ꯊꯥꯎ ꯇꯩꯁꯜꯂꯒ ꯂꯥꯛ ꯂꯥꯛ ꯇꯧꯔꯒ ꯄꯥꯔꯇꯤ ꯄꯥꯔꯇꯤ ꯄꯨꯜꯂꯒ ꯑꯗꯨꯅ ꯑꯉꯝꯕꯗ ꯄ꯭ꯔꯥꯏꯖ ꯄꯤꯕ ꯉꯝꯗꯕꯀꯥꯟꯗꯅ ꯑꯗꯨꯒꯨꯝꯕ ꯂꯩꯕꯅꯦ ꯎꯝ ꯍꯧꯖꯤꯛꯅ ꯕꯣꯜꯗ ꯌꯥꯏꯌꯦ ꯌꯥꯏꯌꯦ ꯑꯉꯥꯡ ꯑꯉꯥꯡꯅꯁꯨ ꯑꯗꯨꯝ ꯁꯥꯟꯅꯩ ꯑꯗꯩꯗꯤ ꯄꯥꯔꯇꯤ ꯄꯥꯔꯇꯤ ꯈꯥꯏꯗꯣꯛꯑꯒ ꯑꯉꯥꯡꯒꯤ ꯑꯍꯟꯒꯤ ꯑꯗꯒꯤ ꯑꯩꯈꯣꯏꯒꯨꯝꯕ ꯆꯍꯤ ꯃꯌꯥꯏ ꯆꯜꯂꯛꯄꯒꯤ ꯀꯩꯗꯧꯕꯒꯤ ꯑꯗꯨꯒꯨꯝꯕꯗ ꯄꯥꯔꯇꯤ ꯄꯥꯔꯇꯤ ꯁꯥꯗꯣꯛꯑꯒ ꯑꯗꯨꯝ ꯇꯧꯕꯅꯦ

ꯑꯗꯨ ꯀꯔꯝꯀꯥꯟ ꯊꯣꯛꯂꯛꯀꯦ ꯍꯥꯏꯔꯤꯕ ꯂꯩꯌꯦ ꯂꯩꯌꯦ ꯑꯗꯨ ꯀꯩꯅꯣ ꯇꯧꯑꯣ ꯇꯥꯡ ꯀꯨꯟꯇꯔꯦꯠ ꯀꯨꯟꯅꯤꯄꯥꯜꯒꯤꯗꯣ ꯑꯗ꯭ꯋꯥꯏꯗ ꯊꯣꯛꯂꯛꯑꯣ ꯑꯗꯨꯒ ꯌꯦꯡꯃꯤꯟꯅꯔꯁꯤ ꯀꯩꯅꯣ ꯇꯧꯔꯅꯤ ꯇꯥꯡ ꯀꯨꯟꯇꯔꯦꯠ ꯀꯨꯟꯅꯤꯄꯥꯜ ꯑꯗ꯭ꯋꯥꯏꯗ ꯑꯣꯏꯔꯗꯤ ꯅꯪꯅꯤ ꯐꯤꯛꯁꯇ ꯑꯗꯨꯒ ꯅꯪꯉꯦ ꯑꯗꯨ ꯅꯠꯇ꯭ꯔꯒꯗꯤ ꯅꯪꯉꯣꯏꯌꯦ ꯂꯥꯁꯋꯤꯛ ꯑꯗ꯭ꯋꯥꯏꯗꯗꯤ ꯂꯣꯏꯁꯜꯂꯛꯄ ꯇꯟꯖꯥ ꯑꯣꯏꯌꯦ ꯎꯝ ꯎꯝ ꯑꯗꯨꯝ ꯇꯧꯏ ꯇꯧꯏ ꯑꯩꯈꯣꯏꯒꯤ ꯀꯩꯅꯣ ꯇꯧꯔꯒ ꯑꯌꯨꯛꯇ ꯑꯩꯈꯣꯏꯒꯤ ꯄꯨꯡ ꯇꯔꯦꯠ ꯑꯗ꯭ꯋꯥꯏꯗꯩꯅ ꯄꯨꯡ ꯇꯔꯥ ꯇꯔꯥꯃꯥꯊꯣꯏ ꯐꯥꯎ ꯑꯃ ꯑꯗꯩꯗꯤ ꯅꯨꯡꯊꯤꯜꯒꯤ ꯄꯨꯡ ꯑꯅꯤꯗꯒꯤꯅ ꯄꯨꯡ ꯃꯔꯤ ꯐꯧ ꯑꯃ ꯑꯗꯒꯤ ꯅꯨꯡꯗꯥꯡ ꯑꯊꯦꯡꯕꯒꯤꯁꯨ ꯑꯩꯈꯣꯏꯒꯤ ꯀꯩꯒꯨꯝꯕ ꯍꯔꯥꯎ ꯀꯨꯝꯍꯩ ꯑꯃ ꯂꯥꯛꯑꯒꯗꯤ ꯅꯨꯃꯤꯗꯥꯡꯗꯁꯨ ꯑꯗꯨꯝ ꯇꯧꯋꯤ ꯍꯔꯥꯎ ꯀꯨꯝꯍꯩ ꯑꯆꯧꯕ ꯂꯩꯇ꯭ꯔꯒꯗꯤ ꯃꯇꯝ ꯑꯅꯤꯈꯛ ꯑꯣꯏꯅ ꯇꯧꯋꯦ ꯑꯗꯨ ꯀꯩꯅꯣ ꯇꯧꯕ ꯃꯤꯅꯠ ꯑꯍꯨꯝꯃꯨꯛ ꯑꯩꯈꯣꯏ ꯋꯥꯔꯤ ꯁꯥꯟꯅꯕ ꯌꯥꯒꯗ꯭ꯔ ꯃꯤꯅꯠ ꯑꯍꯨꯝ ꯐꯥꯔ ꯖꯥꯠꯂꯅꯦ ꯇꯥꯏꯃꯤꯡꯁꯤ ꯊꯦꯡꯒꯗ꯭ꯔ ꯑꯩ ꯑꯩ ꯊꯕꯛ ꯂꯩꯌꯦ ꯑꯗꯨ ꯍꯪꯉꯛꯑꯣ ꯍꯪꯉꯛꯑꯣ ꯀꯩꯁꯨ ꯀꯥꯏꯗꯦ ꯀꯩꯁꯨ ꯍꯧꯖꯤꯛ ꯍꯧꯖꯤꯛꯁꯤ ꯐꯤꯁꯁꯤꯅꯦ ꯑꯩꯈꯣꯏꯒꯤ ꯐꯦꯁꯕꯨꯛꯇ ꯋꯥꯆꯞꯇ ꯂꯣꯏ ꯊꯥꯒꯠꯑꯅꯤ ꯁꯤꯗꯅꯤ ꯁꯤꯅꯁꯨ ꯆꯞ ꯆꯥꯅ ꯈꯪꯗꯦ ꯍꯥꯟꯅꯗꯤ ꯀꯩꯅꯣꯗ ꯈꯨꯃꯟ ꯂꯝꯄꯥꯛꯇ ꯑꯗꯩ ꯃꯄꯥꯟ ꯀꯥꯡꯖꯩꯕꯨꯡꯗ ꯇꯧꯕꯅꯦꯕ ꯍꯧꯖꯤꯛꯅ ꯀꯗꯥꯏꯗꯅꯣ ꯆꯞ ꯆꯥꯅꯗꯤ ꯈꯪꯗ꯭ꯔꯤꯌꯦꯕ ꯑꯗꯨꯝ ꯉꯁꯤ ꯍꯌꯦꯡꯁꯤꯗ ꯊꯥꯒꯠꯂꯛꯑꯅꯤ ꯑꯣ ꯐꯔꯦ ꯐꯔꯦ ꯊꯝꯃꯁꯤ